ꯁꯤꯁꯦ ꯍꯣꯇꯦꯜ ꯁ꯭ꯇꯥꯐꯀꯤ ꯍꯣꯇꯦꯜꯒꯤ ꯁ꯭ꯇꯥꯐ ꯃꯤ ꯅꯠꯇ꯭ꯔꯣ ꯁꯤꯗ ꯀꯔꯤ ꯆꯤꯛꯀꯟꯒꯤꯗꯣ ꯑꯩ ꯆꯥꯗꯦꯕ ꯑꯗꯨꯗꯨꯅ ꯚꯤꯖꯤꯇꯦꯕꯜꯒꯤ ꯕ꯭ꯔꯤꯌꯥꯅꯤꯗꯣ ꯑꯣꯏꯅ ꯑꯣꯔꯗꯔ ꯇꯧꯒꯦ ꯑꯗꯣ ꯂꯩꯒꯗ꯭ꯔꯣ ꯍꯣ ꯑꯗꯣ ꯑꯝꯇ ꯄꯨꯕꯤꯔꯛꯑꯣ ꯔꯨꯝ ꯅꯝꯕꯔ ꯖꯦꯔꯣ ꯁꯚꯦꯟ ꯍꯣꯏ ꯍꯣꯏ